ꯂꯧ ꯁꯤꯡ ꯎꯕꯒꯤ ꯃꯇꯥꯡꯗꯀꯣ ꯍꯥꯟꯅꯗꯤ ꯃꯤꯁꯤꯡ ꯑꯌꯥꯝꯕ ꯎꯅꯔꯝꯃꯤ ꯍꯧꯖꯤꯛꯇꯤ ꯆꯥꯎꯈꯠꯂꯛꯑꯕꯒꯤ ꯃꯇꯨꯡ ꯏꯟꯅ ꯃꯦꯆꯤꯟꯅ ꯑꯌꯥꯝꯕ ꯍꯧꯖꯤꯛꯇꯤ ꯃꯍꯨꯠ ꯁꯤꯟꯈ꯭ꯔꯦ ꯍꯥꯟꯅꯗꯤ ꯃꯤꯅ ꯍꯥꯏꯗꯤ ꯂꯧꯁꯤ ꯑꯌꯥꯝꯕ ꯈꯨꯠꯅ ꯈꯥꯎꯅꯔꯝꯃꯤꯀꯣ ꯍꯧꯖꯤꯛꯅ ꯃꯦꯆꯤꯟꯅ ꯇꯧꯔꯒ ꯃꯁꯥꯅ ꯑꯗꯨꯝ ꯃꯦꯆꯤꯟꯅ ꯏꯜꯂꯒ ꯑꯗꯨꯝ ꯃꯁꯥꯅ ꯑꯗꯨꯝ ꯃꯄꯥ ꯃꯄꯥꯗ ꯊꯝꯕꯤꯔꯝꯕ ꯃꯦꯆꯤꯟꯅ ꯇꯧꯕꯁꯨ ꯌꯥꯎꯏꯀꯣ ꯑꯗꯨ ꯃꯦꯆꯤꯟꯁꯤꯁꯨ ꯍꯧꯖꯤꯛꯇꯤ ꯃꯈꯜ ꯃꯈꯜ ꯂꯩꯌꯦ ꯍꯥꯏꯗꯤ ꯀꯝꯕꯥꯏꯟ ꯃꯦꯆꯤꯟ ꯍꯥꯏꯅ ꯀꯝꯕꯥꯏꯟ ꯃꯦꯆꯤꯟꯁꯤꯅ ꯄꯨꯂꯞ ꯍꯥꯞꯆꯤꯜꯂꯒꯀꯣ ꯌꯩꯁꯨ ꯌꯩꯕ ꯑꯗꯨ ꯃꯥꯒꯤ ꯋꯥꯏꯗꯨꯅ ꯃꯁꯥꯅ ꯄꯥꯏꯊꯣꯛꯆꯔꯅꯦꯕꯀꯣ ꯑꯗꯨ ꯐꯧꯗꯨꯅ ꯃꯆꯥ ꯃꯆꯥ ꯇꯥꯔꯒ ꯇꯥꯔꯛꯇꯣꯏꯅꯦꯕ ꯃꯈꯥꯗ ꯑꯗꯨꯒ ꯇꯣꯉꯥꯟꯕ ꯃꯦꯆꯤꯟꯁꯨ ꯂꯩꯕꯅꯤ ꯃꯈꯜ ꯃꯈꯜ ꯍꯥꯏꯗꯤ ꯐꯧ ꯑꯩꯈꯣꯏꯅ ꯐꯧꯁꯤ ꯑꯩꯈꯣꯏꯅ ꯈꯥꯎꯕꯁꯤ ꯃꯦꯆꯤꯟꯅ ꯈꯥꯎꯔꯒ ꯃꯥꯒꯤ ꯇꯣꯉꯥꯟꯅ ꯌꯩꯕ ꯃꯦꯆꯤꯟ ꯈꯛꯀꯤ ꯌꯩꯕꯈꯛꯀꯤ ꯇꯣꯉꯥꯟꯅ ꯌꯩꯔꯒ ꯇꯥꯔꯛꯄ ꯍꯧꯖꯤꯛ ꯀꯝꯕꯥꯏꯟ ꯍꯥꯏꯁꯤꯅ ꯑꯄꯨꯟꯕꯅꯦꯕ ꯌꯩꯁꯨ ꯌꯩꯕ ꯃꯁꯥꯅ ꯈꯥꯎꯁꯨ ꯈꯥꯎꯔꯒ ꯌꯩꯁꯨ ꯌꯩꯔꯛꯇꯣꯏꯅꯦꯕ ꯌꯦꯡꯕꯗ ꯌꯥꯝ ꯆꯥꯎꯗꯤ ꯆꯥꯎꯕꯅꯦ ꯌꯥꯝ ꯐꯖꯕꯅꯤ ꯃꯌꯥꯝ ꯑꯗꯨꯝ ꯎꯗꯤ ꯎꯅꯔꯝꯂꯅꯤ ꯍꯧꯖꯤꯛꯇꯤ ꯃꯦꯆꯤꯟꯅ ꯑꯌꯥꯝꯕ ꯃꯍꯨꯠ ꯁꯤꯟꯈ꯭ꯔꯕꯅꯤ ꯃꯤꯗꯤ ꯍꯩꯇꯦ ꯍꯥꯏꯕꯗꯤ ꯅꯠꯇꯦꯀꯣ ꯑꯗꯣ ꯃꯤꯁꯨ ꯍꯧꯖꯤꯛꯇꯤ ꯑꯗꯨꯝ ꯌꯩꯗꯤ ꯌꯩꯅꯔꯤꯕ ꯃꯤꯁꯤꯡꯁꯨ ꯍꯧꯖꯤꯛꯇꯤ ꯍꯧꯖꯤꯛ ꯂꯧꯁꯨ ꯑꯗꯨꯝ ꯃꯤꯁꯨ ꯈꯥꯎꯕꯨꯗꯤ ꯈꯥꯎꯅꯕ ꯌꯥꯎꯔꯤꯕꯅꯦ ꯍꯥꯏꯗꯤ ꯃꯤꯒꯤ ꯇꯧꯗꯦ ꯍꯥꯏꯕ ꯃꯦꯆꯤꯟꯅ ꯑꯌꯥꯝꯕ ꯂꯣꯏꯅ ꯁꯤꯟꯈ꯭ꯔꯦ ꯍꯥꯏꯕꯗꯤ ꯌꯥꯗꯦ ꯃꯤꯁꯨ ꯑꯗꯨꯝ ꯍꯧꯖꯤꯛꯁꯨ ꯇꯧꯅꯔꯤꯕꯅꯤꯅ ꯃꯦꯆꯤꯟꯅꯗꯤ ꯑꯌꯥꯝꯕꯗꯤ ꯁꯤꯟꯈ꯭ꯔꯦ ꯃꯤꯗꯤ ꯌꯥꯝꯅꯗꯤ ꯇꯧꯅꯗ꯭ꯔꯦ ꯃꯤ ꯂꯧ ꯈꯥꯎꯕꯒꯨꯝꯕ ꯂꯧ ꯌꯩꯕꯒꯨꯝꯕꯁꯦ ꯃꯦꯆꯤꯟꯅꯗꯤ ꯁꯤꯟꯈ꯭ꯔꯦ ꯑꯗꯣ ꯃꯦꯆꯤꯟꯅ ꯀꯥꯟꯅꯕꯁꯤꯅ ꯃꯇꯝꯁꯨ ꯃꯥꯡꯍꯟꯗꯕ ꯂꯦꯕꯔ ꯆꯥꯔꯖꯁꯨ ꯌꯥꯝ ꯌꯥꯝꯗꯕ ꯍꯥꯏꯗꯤ ꯃꯇꯝ ꯆꯥꯅ ꯍꯥꯏꯗꯤ ꯑꯩꯈꯣꯏꯅ ꯁꯤꯗ ꯑꯩꯈꯣꯏꯅ ꯂꯣꯏꯁꯤꯟꯒꯦ ꯍꯥꯏꯕ ꯅꯨꯃꯤꯠꯇꯨꯗ ꯑꯗꯨꯝ ꯅꯣꯡꯃꯗ ꯑꯗꯨꯝ ꯂꯣꯏꯁꯟꯕꯁꯨ ꯉꯝꯃꯤꯀꯣ ꯍꯥꯏꯗꯤ ꯂꯦꯕꯔꯅ ꯇꯧꯔꯗꯤ ꯅꯣꯡꯃ ꯇꯧꯔꯒ ꯆꯪꯕꯁꯨ ꯌꯥꯎꯏꯀꯣ ꯅꯣꯡ ꯏꯁꯤꯡꯅ ꯅꯪꯈꯤꯕꯁꯨ ꯌꯥꯎꯏ ꯍꯥꯏꯗꯤ ꯅꯣꯡ ꯏꯁꯤꯡꯅ ꯆꯣꯠꯈ꯭ꯔꯗꯤ ꯂꯧꯗꯨ ꯌꯩꯕ ꯌꯥꯔꯣꯏꯗꯣꯏꯅꯤ ꯃꯥꯡꯗꯣꯏꯅꯦꯕ ꯆꯣꯠꯈ꯭ꯔꯗꯤ ꯑꯗꯣ ꯃꯦꯆꯤꯟꯁꯤꯅ ꯃꯇꯝ ꯃꯥꯡꯍꯟꯗꯕꯅꯤꯅ ꯍꯥꯏꯗꯤ ꯃꯥꯅ ꯀꯛꯄꯒ ꯍꯦꯛꯇ ꯈꯥꯎꯔꯒ ꯍꯦꯛꯇ ꯇꯥꯔꯛꯇꯣꯏꯅꯤ ꯌꯥꯝ ꯃꯤ ꯌꯥꯝ ꯀꯥꯟꯅꯍꯟꯕꯅꯤ ꯃꯦꯆꯤꯟꯁꯤꯅ ꯑꯗꯣ ꯃꯦꯆꯤꯟꯒꯤ ꯍꯥꯏꯗꯤ ꯍꯥꯏꯗꯤ ꯑꯗꯨꯒ ꯑꯩꯈꯣꯏꯗ ꯀꯥꯟꯅꯕꯁꯤ ꯂꯧꯍꯧꯕꯅꯗꯤ ꯐꯩ ꯃꯦꯆꯤꯟꯅ ꯁꯤꯖꯤꯟꯅꯕꯗꯤ ꯐꯩ ꯃꯇꯝꯁꯨ ꯃꯥꯡꯍꯟꯗꯕ ꯂꯦꯕꯔ ꯆꯥꯔꯖꯁꯨ ꯌꯥꯝ ꯃꯥꯡꯗꯕ ꯃꯦꯆꯤꯟꯅ ꯑꯣꯏꯅ ꯁꯤꯖꯤꯟꯅꯕꯁꯤꯅ ꯍꯧꯖꯤꯛꯀꯤ ꯇꯦꯛꯅꯣꯂꯣꯖꯤꯁꯤꯅ ꯃꯦꯆꯤꯟ ꯌꯥꯝ ꯄꯨꯊꯣꯔꯛꯄꯅꯤꯅ ꯃꯈꯜ ꯃꯈꯜꯗꯤ ꯊꯣꯛꯂꯛꯏ ꯍꯧꯖꯤꯛꯇꯤ ꯃꯈꯜ ꯃꯈꯜ ꯃꯦꯆꯤꯟꯒꯤ ꯑꯗꯣ ꯃꯦꯆꯤꯟꯗ ꯍꯧꯖꯤꯛꯇꯤ ꯌꯥꯝ ꯕꯦꯁ ꯇꯧꯔꯒ ꯑꯌꯥꯝꯕ ꯍꯧꯖꯤꯛꯇꯤ ꯂꯣꯏ ꯇꯧꯅꯔꯦ ꯃꯤꯁꯤꯡꯁꯦ ꯑꯌꯥꯝꯕ ꯍꯥꯏꯗꯤ ꯃꯤ ꯂꯦꯕꯔꯗ ꯑꯌꯥꯝꯕ ꯇꯧꯅꯗ꯭ꯔꯦ ꯂꯦꯕꯔ ꯆꯥꯔꯖ ꯇꯧꯔꯒ ꯑꯗꯨꯗꯤ ꯇꯧꯅꯗ꯭ꯔꯦ ꯃꯦꯆꯤꯟꯗ ꯂꯣꯏ ꯇꯧꯅꯔꯕꯅꯤ ꯂꯧ ꯈꯥꯎꯕꯁꯤ